ꯍꯜꯂꯣ ꯑꯩꯈꯣꯏ ꯂꯝꯖꯤꯡꯕ ꯀꯦꯕ ꯁꯥꯔꯕꯤꯁ ꯑꯣꯏꯕꯤꯔꯕꯣ ꯀꯥꯔ ꯑꯃꯇ ꯕꯨꯛ ꯇꯧꯖꯒꯦ ꯇꯧꯕꯅꯦ ꯑꯩꯈꯣꯏ ꯐꯦꯃꯤꯂꯤ ꯃꯤ ꯇꯔꯥ ꯃꯉꯥꯃꯨꯛ ꯇꯣꯡꯖꯒꯗꯕꯅꯦ ꯑꯗꯣ ꯀꯥꯔꯗꯨ ꯑꯩꯈꯣꯏꯒꯤ ꯃꯤ ꯇꯔꯥ ꯃꯉꯥꯃꯨꯛ ꯆꯟꯒꯗꯕ ꯏꯅꯣꯕꯥꯒꯨꯝꯕ ꯑꯦ ꯁꯤ ꯀꯥꯔ ꯑꯃꯇꯪ ꯑꯩꯈꯣꯏ ꯕꯨꯛ ꯇꯧꯖꯒꯦ ꯑꯗꯣ ꯃꯁꯤ ꯃꯃꯜꯅ ꯀꯌꯥꯃꯨꯛ ꯑꯣꯏꯒꯗꯕꯅꯣ ꯌꯥꯔꯒꯗꯤ ꯍꯌꯦꯡ ꯑꯃꯨꯛ ꯑꯩ ꯀꯣꯜ ꯑꯃꯨꯛ ꯄꯥꯎ ꯐꯥꯎꯖꯔꯛꯀꯦ